ꯍꯂꯣ ꯑꯥ ꯍꯥꯏꯎ ꯑ ꯃꯥꯅꯦ

ꯑꯣ ꯑꯩꯒꯤ ꯏꯆꯟꯅꯨꯄꯤꯒꯤ ꯂꯨꯍꯣꯡꯕꯩꯅꯤ ꯂꯨꯍꯣꯡꯕꯩꯁꯦ ꯑꯗꯣ ꯃꯅꯥ ꯃꯁꯤꯡꯁꯤ ꯀꯩ ꯀꯩ ꯂꯩꯕꯅꯣ ꯁꯣꯝꯒꯤ ꯗꯨꯀꯥꯟꯗ

ꯑꯣ ꯎꯝ ꯎꯝ ꯑꯣꯗꯔꯁꯤ ꯑꯩꯒꯤꯁꯦ ꯃꯤꯁꯦ ꯆꯥꯃ ꯌꯥꯡꯈꯩꯃꯨꯛꯀꯤ ꯆꯥꯡꯅꯦꯕ ꯆꯥꯗꯣꯏꯁꯦ ꯆꯥꯃ ꯌꯥꯡꯈꯩꯃꯨꯛꯀꯤ ꯆꯥꯡꯁꯤꯗ ꯑꯈꯣꯏ ꯈꯥꯃꯦꯟ ꯑꯁꯤꯟꯕꯁꯤ ꯑꯃ ꯃꯊꯦꯜ ꯑꯃ ꯑꯣꯏꯅ ꯌꯥꯎꯍꯟꯅꯤꯡꯉꯦ ꯈꯥꯃꯦꯟ ꯑꯁꯤꯟꯕꯅꯦ ꯑꯗꯨꯗꯒꯤ ꯑꯩꯈꯣꯏ ꯇꯣꯔꯕꯣꯠꯀꯨꯝꯕ ꯐꯪꯕ ꯅꯠꯇ꯭ꯔꯣ ꯑꯣ ꯑꯣ ꯃꯥꯏꯔꯦꯟ ꯃꯇꯣꯟ ꯑꯗꯨ ꯑꯗꯨꯅꯦ ꯇꯣꯔꯕꯣꯠ ꯑꯅꯤꯗꯨ ꯑꯗꯨꯝ ꯃꯤ ꯆꯥꯝꯌꯥꯡꯈꯩꯃꯨꯛꯀꯤ ꯑꯗꯨꯒꯤ ꯑꯃ ꯄꯥꯝꯃꯤ ꯑꯗꯨꯗꯒꯤ ꯈꯥꯃꯦꯟ ꯑꯁꯤꯟꯕꯤꯗꯣ ꯑꯃ ꯄꯥꯝꯃꯤ ꯑꯗꯨꯗꯒꯤ ꯑꯇꯣꯞꯄ ꯃꯅꯥ ꯃꯁꯤꯡꯗ ꯑꯩꯈꯣꯏ ꯏꯔꯣꯟꯕꯒꯤ ꯀꯩꯅꯣ ꯇꯧꯔꯀꯥꯟꯗ ꯄꯥꯟꯒꯨꯝꯕ ꯂꯩꯗꯣꯏꯕ꯭ꯔꯥ ꯑꯗꯨꯗꯒꯤ ꯂꯐꯨꯒꯨꯝꯕ ꯀꯩꯅꯣ ꯇꯧꯗꯣꯏꯕ꯭ꯔꯥ ꯑꯣ ꯑꯣ ꯑꯗꯨꯗꯤ ꯍꯥꯏꯔꯤꯁꯦ ꯏꯔꯣꯟꯕꯒꯤꯅꯦ ꯆꯝꯐꯨꯠꯀꯤꯅꯦ ꯑꯗꯨꯗꯒꯤ ꯊꯣꯡꯕꯒꯤ ꯑꯃ ꯌꯥꯎꯔꯅꯤ ꯑꯗꯨꯗꯒꯤ ꯑ ꯈꯥꯃꯦꯟ ꯑꯁꯤꯟꯕꯤ ꯑꯃ ꯂꯩꯔꯦ ꯑꯗꯨ ꯍꯥꯏꯔꯤꯕꯁꯤꯡꯗꯨ ꯃꯤ ꯆꯥꯃ ꯇꯔꯥꯃꯨꯛꯀꯤ ꯁꯤꯟꯅꯕꯅꯤ ꯑ ꯍꯣꯍꯣꯍꯣ ꯃꯇꯝꯁꯦ ꯀꯩꯅꯣ ꯇꯧꯗꯣꯔꯤ ꯈꯤꯇꯪꯗꯤ ꯋꯥꯠꯂꯤ ꯑꯩ ꯃꯇꯝꯗꯨ ꯐꯤꯛꯁ ꯀꯩꯅꯣ ꯇꯧꯕꯒ ꯑꯩ ꯑꯗꯨꯝ ꯍꯥꯏꯖꯔꯛꯑꯒꯦ ꯇꯥꯔꯤꯛꯇꯣ ꯐꯤꯛꯁ ꯇꯧꯕꯒ ꯑ ꯃꯇꯝꯗꯤ ꯅꯨꯃꯤꯠ ꯀꯩꯅꯣꯒꯨꯝꯕ ꯅꯨꯃꯤꯠ ꯇꯔꯥꯅꯤꯒꯨꯝꯕꯩ ꯃꯅꯨꯡꯁꯤꯗꯗꯤ ꯇꯧꯗꯤ ꯇꯧꯔꯅꯤ ꯑꯗꯨ ꯆꯞ ꯆꯥꯕ ꯅꯨꯃꯤꯠꯇꯨꯗꯤ ꯐꯤꯛꯁ ꯑꯣꯏꯗ꯭ꯔꯤꯕ ꯐꯤꯛꯁ ꯑꯣꯏꯕꯒ ꯑꯗꯨꯝ ꯍꯥꯏꯖꯔꯛꯑꯒꯦ ꯍꯣꯏ ꯍꯣꯏ ꯑ ꯑ ꯎꯝ ꯍꯣꯏ ꯍꯣꯏ ꯍꯣꯏ ꯍꯣꯏ ꯐꯔꯦ ꯌꯥꯝ ꯅꯨꯡꯉꯥꯏꯔꯦ ꯑꯩ ꯃꯇꯝꯗꯣ ꯈꯪꯕꯒ ꯉꯁꯤ ꯍꯌꯦꯡꯁꯤꯗ ꯈꯪꯕꯒ ꯑꯩ ꯑꯗꯨꯝ ꯃꯇꯝꯗꯣ ꯍꯥꯏꯖꯔꯛꯑꯒꯦ